ꯁꯤꯒꯤꯁꯦ ꯑꯩꯅ ꯑꯣꯔꯗꯔ ꯇꯧꯈꯤꯕ ꯐꯨꯠ ꯔꯦꯁꯇꯨꯔꯦꯟꯗꯨ ꯑꯣꯏꯕꯤꯔꯕ ꯅꯠꯇ꯭ꯔꯣ ꯑꯗꯨ ꯑꯣꯏꯔꯒꯗꯤ ꯑꯩ ꯍꯧꯖꯤꯛꯁꯦ ꯑꯩꯅ ꯊꯥꯈꯤꯕ ꯍꯥꯟꯅꯒꯤ ꯊꯥꯈꯤꯕ ꯑꯦꯗ꯭ꯔꯦꯁ ꯑꯗꯨ ꯈꯤꯇꯪ ꯅꯣꯏꯗ ꯀꯟꯐ꯭ꯂꯤꯛ ꯑꯣꯏꯒꯗꯕ ꯃꯥꯜꯂꯤ ꯑꯗꯨꯗꯨꯅ ꯁꯦꯡꯗꯣꯛꯆꯒꯦ ꯍꯥꯏꯅ ꯑꯩꯁꯦ ꯔꯦꯀꯣꯔꯗꯤꯡ ꯇꯧꯔꯒ ꯊꯥꯖꯔꯛꯄꯅꯦ ꯑꯩꯒꯤ ꯗꯤꯂꯤꯕꯔ ꯇꯧꯒꯗꯧꯔꯤꯕ ꯑꯦꯗ꯭ꯔꯦꯁ ꯑꯁꯦ ꯑꯦꯛꯖꯦꯛ ꯑꯣꯏꯅ ꯍꯥꯏꯖꯔꯒꯦ ꯃꯗꯨꯗꯤ ꯑꯩꯅ ꯒꯨꯒꯜ ꯑꯦꯞꯇꯒꯤ ꯆꯪꯉꯒ ꯑꯩꯒꯤ ꯂꯣꯀꯦꯁꯟ ꯑꯗꯨ ꯑꯩꯅ ꯅꯣꯏꯗ ꯊꯥꯖꯔꯛꯑꯒꯦ ꯑꯗꯨꯒꯤ ꯃꯇꯨꯡ ꯏꯟꯅ ꯑꯊꯨꯕ ꯃꯇꯝꯗ ꯗꯤꯂꯤꯕꯔꯤꯗꯣ ꯈꯔ ꯇꯧꯕꯤꯔꯛꯑꯣ ꯍꯥꯏꯅꯁꯨ ꯅꯤꯡꯁꯤꯡꯖꯔꯤ ꯃꯔꯝꯗꯤ ꯑꯩꯁꯦ ꯏꯃꯥꯟꯅꯕꯤꯁꯤꯡꯒ ꯆꯥꯃꯤꯟꯅꯒꯗꯕꯅꯦ ꯑꯗꯨꯅ ꯈꯔ ꯊꯨꯅ ꯑꯊꯨꯕ ꯃꯇꯝꯗ ꯌꯧꯔꯛꯄꯁꯨ ꯄꯥꯝꯃꯦ ꯑꯗꯨꯗꯨꯒ ꯑꯩꯅ ꯊꯥꯖꯔꯛꯏꯕ ꯑꯦꯗ꯭ꯔꯦꯁ ꯑꯁꯦ ꯐꯖꯅ ꯌꯦꯡꯕꯤꯔꯒ ꯑꯣꯔ ꯌꯧꯔꯛꯑꯝꯗꯥꯏꯗ ꯑꯩꯉꯣꯟꯗꯁꯨ ꯀꯣꯜ ꯇꯧꯕꯤꯔꯛꯎ ꯃꯔꯝꯗꯤ ꯑꯦꯛꯖꯦꯛꯂꯤ ꯗꯤꯂꯤꯕꯔ ꯇꯧꯗ꯭ꯔꯒꯗꯤ ꯑꯩꯈꯣꯏꯗꯁꯨ ꯌꯥꯝꯅ ꯁꯦꯇꯤꯁꯐꯥꯏꯠ ꯑꯣꯏꯔꯣꯏ ꯍꯥꯏꯅ ꯍꯥꯏꯖꯔꯤ ꯑꯗꯨꯒ ꯊꯥꯖꯔꯛꯀꯗꯧꯔꯤꯕ ꯑꯦꯗ꯭ꯔꯦꯁ ꯑꯁꯤꯗ ꯁꯨꯡꯁꯣꯏ ꯁꯣꯏꯗꯅꯃꯛꯀꯤ ꯌꯧꯍꯟꯕꯤꯔꯛꯎ ꯍꯥꯏꯅꯁꯨ ꯑꯥꯄꯣꯜ ꯇꯧꯖꯔꯤ ꯑꯗꯨꯒ ꯌꯥꯝ ꯅꯨꯡꯉꯥꯏꯖꯕ ꯑꯃꯅ ꯅꯣꯏꯒꯤ ꯔꯦꯁꯇꯨꯔꯦꯟ ꯑꯁꯤꯅ ꯃꯔꯝ ꯑꯣꯏꯔꯒ ꯑꯩꯈꯣꯏꯁꯦ ꯌꯥꯝꯅ ꯆꯠꯊꯣꯛ ꯆꯠꯁꯤꯟꯗꯁꯨ ꯅꯨꯡꯉꯥꯏꯍꯟꯕ ꯑꯗꯒꯤꯗꯤ ꯌꯥꯝꯅ ꯑꯊꯨꯕ ꯃꯇꯝꯗꯁꯨ ꯐꯪꯍꯟꯕꯤꯕ ꯃꯃꯥꯡꯗꯁꯨ ꯑꯣꯔꯗꯔ ꯇꯧꯕ ꯃꯇꯝꯗꯁꯨ ꯌꯥꯝꯅ ꯑꯩꯈꯣꯏꯉꯣꯟꯗ ꯌꯥꯝ ꯁꯦꯇꯤꯁꯐꯥꯏꯠ ꯑꯣꯏꯍꯜꯂꯤ ꯑꯗꯨꯒꯤꯗꯃꯛꯇ ꯌꯥꯝ ꯊꯥꯒꯠꯆꯔꯤ ꯑꯗꯨꯇꯗ ꯅꯠꯇꯅ ꯍꯟꯗꯛꯀꯤ ꯑꯦꯗ꯭ꯔꯦꯁ ꯑꯁꯤꯗꯤ ꯃꯃꯥꯡꯒꯤ ꯑꯦꯗ꯭ꯔꯦꯁꯇꯨꯒ ꯆꯞ ꯃꯥꯟꯅꯗꯕ ꯑꯣꯏꯕꯅ ꯑꯩꯅ ꯍꯥꯟꯅ ꯊꯥꯖꯈꯤꯕ ꯑꯦꯗ꯭ꯔꯦꯁ ꯑꯗꯨꯒ ꯈꯤꯇꯪ ꯌꯧꯕ ꯉꯝꯃꯣꯏꯗ꯭ꯔꯥ ꯍꯥꯏꯅ ꯆꯤꯡꯅꯕꯒꯤ ꯑꯩꯅ ꯑꯩꯅ ꯂꯩꯔꯤꯕ ꯑꯦꯗ꯭ꯔꯦꯁ ꯑꯁꯦ ꯑꯩꯅ ꯒꯨꯒꯜ ꯃꯦꯞꯇꯒꯤ ꯇꯧꯖꯔꯒ ꯔꯦꯀꯣꯔꯠ ꯇꯧꯔꯒ ꯊꯥꯖꯔꯛꯀꯦꯅ ꯇꯧꯖꯔꯛꯄꯅꯦ ꯅꯣꯏꯅꯁꯨ ꯑꯩꯈꯣꯏꯅ ꯍꯣꯠꯅꯕꯤꯔꯤꯕꯁꯦ ꯎꯕꯤꯔꯒ ꯑꯩꯈꯣꯏꯒꯤ ꯑꯣꯔꯗꯔꯁꯤꯕꯨ ꯂꯧꯁꯤꯟꯕꯤꯔꯒ ꯗꯤꯂꯤꯕꯔ ꯇꯧꯖꯔꯛꯀꯦ ꯍꯥꯏꯕꯒꯤ ꯊꯥꯖꯕ ꯑꯗꯨ ꯊꯝꯕꯤꯕꯒꯤ ꯌꯥꯝꯅꯁꯨ ꯅꯨꯡꯉꯥꯏꯖꯩ ꯑꯗꯨꯒ ꯒꯨꯒꯜ ꯃꯦꯞꯁꯤꯅꯁꯨ ꯌꯥꯝꯅ ꯀꯥꯟꯅꯍꯜꯂꯦ ꯃꯔꯝꯗꯤ ꯒꯨꯒꯜ ꯃꯦꯞꯁꯦ ꯂꯩꯔꯝꯕꯗꯒꯤ ꯑꯩꯈꯣꯏꯒꯤ ꯑꯦꯛꯖꯦꯛ ꯂꯣꯀꯦꯁꯟꯁꯤꯁꯨ ꯈꯪꯍꯟꯕ ꯉꯝꯃꯦ ꯑꯗꯒꯤꯗꯤ ꯗꯤꯂꯤꯕꯔꯁꯨ ꯃꯇꯝ ꯆꯥꯅ ꯇꯧꯍꯟꯕ ꯉꯝꯃꯦ ꯑꯗꯨꯒ ꯔꯦꯁꯇꯨꯔꯦꯟ ꯁꯤꯒꯤ ꯃꯦꯅꯦꯖꯔ ꯑꯗꯒꯤ ꯏꯁꯇꯥꯞꯁꯤꯡꯕꯨꯁꯨ ꯌꯥꯝ ꯊꯥꯒꯠꯆꯔꯤ ꯁꯤꯗꯒꯤ ꯁꯥꯔꯕꯤꯁꯇꯣ ꯃꯄꯨꯡ ꯐꯥꯕ ꯑꯃꯁꯨ ꯑꯣꯏꯁꯅꯨ ꯍꯥꯏꯅꯁꯨ ꯍꯥꯏꯖꯅꯤꯡꯉꯦ ꯑꯗꯨꯒ ꯉꯁꯤꯒꯤ ꯑꯩꯅ ꯑꯣꯔꯗꯔ ꯇꯧꯈꯤꯕꯗꯨꯁꯨ ꯁꯨꯡꯁꯣꯏ ꯁꯣꯏꯗꯅꯃꯛꯀꯤ ꯑꯩꯅ ꯊꯥꯖꯔꯤꯕ ꯒꯨꯒꯜ ꯃꯦꯞꯀꯤ ꯊ꯭ꯔꯨꯁꯤꯗ ꯊꯥꯖꯔꯤꯕ ꯑꯦꯗ꯭ꯔꯦꯁꯁꯤꯗ ꯁꯨꯡꯁꯣꯏ ꯁꯣꯏꯗꯅꯃꯛꯀꯤ ꯌꯧꯍꯟꯕꯤꯔꯛꯀꯅꯦꯅꯁꯨ ꯊꯥꯖꯕꯁꯨ ꯐꯥꯎꯖꯩ ꯂꯩꯖꯩ ꯑꯗꯨꯒ ꯌꯥꯝꯅ ꯅꯨꯡꯉꯥꯏꯖꯕ ꯑꯃꯅ ꯔꯦꯁꯇꯨꯔꯦꯟꯁꯤꯗꯒꯤ ꯑꯍꯥꯎ ꯑꯍꯥꯎꯕ ꯄ꯭ꯔꯗꯛ ꯃꯌꯥꯝꯁꯨ ꯑꯩꯈꯣꯏ ꯆꯥꯕ ꯐꯪꯉꯦ ꯑꯥꯏꯇꯦꯝꯁ ꯃꯌꯥꯝ ꯑꯃꯁꯨ ꯆꯨꯁ ꯇꯧꯕꯒꯤ ꯇꯟꯖꯥꯗꯨ ꯄꯤꯕꯤꯕꯒꯤꯗꯃꯛꯇꯁꯨ ꯌꯥꯝꯅ ꯊꯥꯒꯠꯆꯔꯤ ꯑꯗꯨꯒ ꯑꯩꯈꯣꯏꯅ ꯑꯣꯔꯗꯔ ꯇꯧꯖꯔꯤꯕ ꯍꯟꯗꯛꯀꯤꯁꯤꯁꯨ ꯁꯨꯡꯁꯣꯏ ꯁꯣꯏꯗꯅꯃꯛꯀꯤ ꯗꯤꯂꯤꯕꯔ ꯇꯧꯔꯛꯀꯅꯤ ꯍꯥꯏꯕꯒꯤ ꯊꯥꯖꯕꯁꯨ ꯂꯩꯖꯩ ꯇꯧꯁꯨ ꯇꯧꯕꯤꯔꯛꯀꯅꯦꯅꯁꯨ ꯈꯜꯂꯤ